ꯍꯜꯂꯣ ꯁꯤꯁꯦ ꯆꯥꯔꯀꯣꯜꯒꯤ ꯀꯦꯐꯦꯗꯣ ꯑꯣꯏꯗꯣꯏ ꯅꯠꯇ꯭ꯔꯣ ꯑꯩꯅ ꯄꯣꯠ ꯈꯔ ꯑꯣꯗꯔ ꯇꯧꯖꯈꯤꯕꯅꯦꯕ ꯑꯩꯒꯤ ꯃꯤꯡꯗꯣ ꯊꯧꯕꯥꯟꯗꯒꯤ ꯊꯣꯏꯕꯤ ꯍꯥꯏꯅ ꯂꯩꯈꯤꯕꯅꯦꯕ ꯃꯤꯡꯗꯣ ꯑꯩꯅ ꯑꯣꯗꯔ ꯇꯧꯖꯈꯤꯕꯗꯣ ꯆꯤꯛꯀꯟ ꯕꯤꯔꯌꯥꯅꯤꯅꯦ ꯃꯣꯃꯣꯅꯦ ꯆꯤꯛꯀꯟ ꯆꯧꯅꯦ ꯑꯗꯨꯒ ꯕꯤꯐ ꯕꯤꯔꯌꯥꯅꯤꯅꯦ ꯑꯗꯨ ꯑꯣꯏꯈꯤꯕꯅꯦꯕ ꯑꯗꯣ ꯕꯤꯐ ꯕꯤꯔꯌꯥꯅꯤꯗꯣ ꯆꯤꯛꯀꯟ ꯕꯤꯔꯌꯥꯅꯤ ꯑꯣꯏꯅ ꯑꯣꯟꯊꯣꯛꯄꯤꯔꯛꯑꯣ ꯍꯥꯏꯒꯦ ꯇꯧꯕ ꯑꯩꯗꯣ ꯑꯣꯗꯔ ꯇꯧꯕꯗ ꯁꯣꯏꯗꯣꯛꯈ꯭ꯔꯦꯕ ꯑꯗꯨꯗꯣ ꯑꯝꯇ ꯑꯣꯟꯊꯣꯛꯄꯤꯔꯛꯑꯣ ꯍꯥꯏꯒꯦ ꯇꯧꯕ ꯍꯣꯏ ꯍꯣꯏ ꯌꯥꯝ ꯅꯨꯡꯉꯥꯏꯖꯔꯦ ꯑꯗꯨꯗꯤ ꯊꯝꯃꯦ